ꯁꯤ ꯂꯣꯛꯇꯥꯛ ꯁꯤꯒꯤꯁꯤ ꯔꯨꯝ ꯑꯃꯇ ꯕꯨꯛ ꯇꯧꯖꯒꯦ ꯌꯥꯒꯗ꯭ꯔ

ꯔꯨꯝꯁꯤ ꯗꯕꯜꯅꯦ ꯗꯕꯜ ꯔꯨꯝꯅꯦ ꯑꯩꯅ ꯄꯥꯝꯕꯁꯦ ꯑꯗꯨ ꯗꯕꯜ ꯔꯨꯝ ꯑꯩꯁꯦ ꯒꯨꯍꯥꯇꯤꯗꯒꯤ ꯑꯁꯥꯝꯒꯤ ꯀꯁꯥꯔꯗꯒꯤꯅꯤ ꯁꯤ ꯂꯥꯛꯄꯅꯦ ꯃꯅꯤꯄꯨꯔꯁꯤ ꯀꯣꯏꯒꯦꯅ ꯃꯅꯤꯄꯨꯔꯗ ꯂꯥꯛꯄꯅꯦ ꯑꯁ ꯑꯥ ꯐꯦꯃꯂꯤꯁꯤ ꯑꯩꯒꯤ ꯑꯩꯒ ꯑꯩꯒꯤ ꯏꯆꯥꯅꯨꯄꯤꯒ ꯑꯩꯒꯤ ꯑꯩꯒꯤ ꯂꯣꯏꯅꯕꯤ ꯍꯥꯏꯒꯗ꯭ꯔ ꯑꯗꯨꯒ ꯂꯥꯛꯄꯅꯦ

ꯑꯩꯅ ꯑꯩꯈꯣꯏꯒꯤ ꯏꯃꯥꯟꯅꯕ ꯑꯩꯒꯤ ꯃꯅꯤꯄꯨꯔꯒꯤ ꯃꯅꯤꯄꯨꯔꯗ ꯃꯅꯤꯄꯨꯔꯗ ꯂꯩꯕ ꯏꯃꯥꯟꯅꯕ ꯑꯃꯅ ꯇꯥꯛꯄꯤꯔꯛꯄꯅꯦ ꯁꯣꯝꯒꯤ ꯍꯣꯇꯦꯜꯁꯤ ꯌꯥꯝꯅ ꯃꯃꯤꯡ ꯆꯠꯂꯤ ꯍꯥꯏ ꯑꯗꯨꯒ ꯌꯥꯝ ꯅꯥꯟꯁꯨ ꯅꯥꯜꯂꯤ ꯍꯥꯏ ꯑꯗꯒꯤ ꯇꯨꯔꯤꯁꯀꯤꯒ ꯃꯣꯏꯒꯤ ꯁꯥꯔꯕꯤꯁ ꯂꯩ ꯍꯥꯏꯌꯦ ꯑꯗꯨꯗ ꯑꯩꯅ ꯁ꯭ꯄꯤꯁꯦꯜꯂꯤ ꯕꯨꯛ ꯇꯧꯖꯕꯅꯤ ꯑꯗꯨꯒ ꯃꯅꯤꯄꯨꯔꯤꯒꯤ ꯆꯥꯛ ꯌꯦꯟꯁꯥꯡꯁꯨ ꯑꯩ ꯌꯥꯝ ꯄꯥꯝꯃꯦ ꯑꯗꯨꯅ ꯃꯅꯤꯄꯨꯔꯤꯒꯤ ꯇ꯭ꯔꯦꯗꯤꯁꯟꯅꯦꯜ ꯑꯣꯏꯕ ꯆꯥꯛ ꯌꯦꯟꯁꯥꯡꯁꯤ ꯑꯩ ꯌꯥꯝ ꯄꯥꯝꯕꯅꯤꯅ ꯑꯗꯨꯁꯨ ꯐꯪꯒꯅꯤ ꯍꯥꯏꯕꯒꯨꯝ ꯍꯥꯏꯕ ꯑꯗꯨꯒꯤꯅꯤ ꯑꯩꯅ ꯁ꯭ꯄꯤꯁꯦꯜꯂꯤ ꯑꯦ ꯌꯥꯝ ꯍꯥꯎꯁꯨ ꯍꯥꯎꯋꯦ ꯍꯥꯏ

ꯍꯣꯏ ꯑꯩ ꯕꯦꯟ ꯁꯥꯔꯕꯤꯁꯁꯨ ꯂꯧꯖꯒꯦ ꯑꯍꯥꯟꯕ ꯔꯨꯝꯗꯨ ꯔꯨꯝꯁꯤ ꯗꯕꯜ ꯕꯦꯗꯀꯤꯗꯨ ꯍꯥꯟꯅ ꯑꯃꯇ ꯕꯨꯛ ꯇꯧꯖꯒꯦ ꯑꯗꯨ ꯍꯌꯦꯡ ꯆꯥꯅꯕꯁꯤꯅ ꯑꯩꯈꯣꯏꯒꯤ ꯇ꯭ꯔꯦꯗꯤꯁꯟꯅꯦꯜ ꯅꯟ ꯕꯦꯁꯇ ꯇ꯭ꯔꯦꯗꯤꯁꯟꯅꯦꯜ ꯕꯦꯁꯀꯤ ꯑꯣꯏꯕ ꯔꯨꯝ ꯑꯃꯇ ꯑꯗꯨ ꯑꯩꯅ ꯄꯥꯝꯖꯕꯅꯦ ꯔꯨꯝꯁꯤ ꯑꯥ ꯃꯐꯝꯁꯤ ꯃꯐꯝꯁꯤ ꯑꯩ ꯍꯧꯖꯤꯛꯁꯤ ꯒꯨꯍꯥꯇꯤꯗ ꯂꯩꯖꯩꯌꯦ ꯑꯩꯍꯥꯛꯇꯤ ꯏꯁꯥꯁꯦ ꯑꯗꯨ ꯑꯩ ꯐ꯭ꯂꯥꯏꯠ ꯉꯁꯤꯃꯛ ꯑꯗꯨꯝ ꯊꯨꯡꯖꯔꯛꯑꯒꯅꯤ ꯃꯅꯤꯄꯨꯔꯗꯒꯤ ꯃꯅꯤꯄꯨꯔ ꯃꯅꯤꯄꯨꯔꯗ ꯑꯁꯥꯝꯗꯒꯤ ꯑꯩꯁꯦ ꯕꯁꯀ ꯑꯣꯏꯅ ꯂꯥꯛꯑꯅꯤ ꯕꯁꯅ ꯑꯩꯗꯤ ꯍꯣꯏ ꯍꯣꯏ

ꯍꯥꯏꯕꯤꯔꯣ ꯍꯥꯏꯕꯤꯔꯣ

ꯑꯥ ꯈꯔꯗꯤ ꯇꯥꯖꯔꯦ ꯂꯣꯛꯇꯥꯛꯁꯦ ꯑꯩꯅ ꯁꯨꯝ ꯇꯥꯖꯕꯗ ꯍꯥꯏꯇꯔꯦ ꯈꯔ ꯈꯪꯍꯧꯕꯗ ꯂꯣꯛꯇꯥꯛꯁꯤ ꯐꯨꯝꯗꯤꯁꯤꯅ ꯐꯨꯝꯗꯤꯁꯤꯅ ꯃꯊꯛꯇ ꯇꯥꯎꯈꯠꯂꯒ ꯀꯩ ꯍꯥꯏꯇꯥꯔꯦ ꯋꯥꯔꯁ ꯑꯣꯡꯂꯤ ꯐ꯭ꯂꯣꯇꯤꯡ ꯂꯦꯛ ꯑꯣꯏꯕ ꯑꯗꯨꯝꯕ ꯌꯥꯝꯅ ꯆꯥꯎꯕ ꯄꯥꯠ ꯑꯃ ꯄꯥꯠ ꯑꯃ ꯑꯣꯏ ꯍꯥꯏꯌꯦ ꯑꯗꯨꯒ ꯐꯨꯝꯗꯤꯁꯤꯡꯒꯤ ꯃꯊꯛ ꯍꯣꯏ ꯍꯣꯏ

ꯍꯣꯏ ꯍꯣꯏ

ꯍꯣꯏ ꯍꯣꯏ

ꯍꯣꯏ ꯌꯥꯝ ꯅꯨꯡꯉꯥꯏꯖꯔꯦ ꯌꯥꯝ ꯅꯨꯡꯉꯥꯏꯖꯔꯦ ꯊꯦꯡꯀ꯭ꯌꯨ ꯊꯦꯡꯀ꯭ꯌꯨ ꯊꯦꯡꯀ꯭ꯌꯨ